ꯑꯩꯒꯣ ꯑꯣꯏꯕ ꯃꯣꯠꯇꯗꯤ ꯑꯩꯈꯣꯏꯒꯤ ꯃꯅꯤꯄꯨꯔꯤ ꯂꯣꯟ ꯑꯁꯤ ꯃꯇꯤꯛ ꯆꯥꯅ ꯃꯦꯗꯤꯌꯥ ꯑꯃꯁꯨꯡ ꯏꯗꯨꯀꯦꯁꯟ ꯁꯤꯁꯇꯦꯝꯗ ꯃꯇꯤꯛ ꯆꯥꯅ ꯂꯩꯇ꯭ꯔꯤ ꯍꯥꯏꯕꯒꯤ ꯑꯔꯊꯥꯗꯤ ꯐꯖꯅ ꯅꯧꯅ ꯂꯥꯛꯄ ꯑꯃꯁꯨ ꯑꯣꯏꯕꯅ ꯍꯥꯟꯅꯗꯒꯤ ꯂꯩꯔꯛꯄ ꯇꯥꯔꯒꯁꯨ ꯅꯧꯍꯧꯅꯅ ꯑꯃꯨꯛ ꯇꯝꯃꯛꯄ ꯑꯣꯏꯕꯗꯨꯅ ꯃꯔꯝ ꯑꯣꯏꯔ ꯀꯥꯟꯗꯨꯗ ꯈꯨꯗꯣꯡ ꯆꯥꯕꯗꯣ ꯖꯥꯒꯥ ꯈꯔꯗ ꯌꯥꯝꯅ ꯋꯥꯠꯂꯤ